ꯌꯦꯟ ꯉꯥꯅꯨ ꯂꯣꯏꯕ ꯃꯇꯝꯗ ꯈꯨꯗꯣꯡ ꯆꯥꯗꯕ ꯌꯦꯟ ꯍꯧꯖꯤꯛ ꯅꯤꯡꯊꯝ ꯊꯥ ꯃꯇꯝꯗ ꯏꯪꯁꯤꯜꯂꯛꯄꯗ ꯂꯥꯏꯆꯠ ꯂꯣꯏꯅ ꯄꯥꯛꯇꯛꯅꯅ ꯑꯗꯨꯝ ꯌꯦꯟ ꯉꯥꯅꯨꯁꯦ ꯁꯤꯕ ꯑꯗꯨꯒ ꯑꯗꯨꯝ ꯍꯥꯏꯅ ꯊꯣꯛꯄ ꯑꯗꯨꯗ ꯑꯩꯅ ꯌꯨꯝꯗꯒꯤ ꯊꯣꯛꯈꯤꯕ ꯃꯇꯝꯗꯇ ꯑꯩꯈꯣꯏꯒꯤ ꯏꯃꯥꯅ ꯌꯦꯡꯁꯤꯜꯍꯧꯌꯦ ꯑꯩꯅ ꯅꯨꯡꯉꯥꯏꯇꯕ ꯊꯧꯗꯣꯛ ꯊꯣꯛꯄ ꯍꯥꯏꯔꯒꯗꯤ ꯂꯥꯏꯆꯠ ꯑꯗꯨꯃꯥꯏꯅ ꯂꯥꯛꯄꯗ ꯂꯣꯏꯖꯔꯝꯕ ꯌꯦꯟ ꯉꯥꯅꯨ ꯃꯌꯥꯝꯗꯣ ꯄꯥꯛꯇꯛꯅꯅ ꯂꯣꯏꯅ ꯑꯗꯨꯝ ꯁꯤꯈꯤꯕꯗꯣ ꯁꯤꯈꯤꯕꯗ ꯌꯥꯝꯅ ꯅꯨꯡꯉꯥꯏꯇꯦ